ꯑꯩꯗꯣ ꯎꯝ ꯀꯥꯡꯄꯣꯛꯄꯤ ꯍꯥꯏꯁ꯭ꯀꯨꯜꯒꯤ ꯄ꯭ꯔꯤꯟꯁꯤꯄꯥꯜꯅꯤ ꯑꯗꯨ ꯅꯪꯒꯤ ꯑꯉꯥꯡꯗꯣ ꯁ꯭ꯀꯨꯜ ꯂꯥꯛꯃꯟꯗꯕꯒꯤ

ꯑꯣ ꯑꯗꯨ ꯋꯥꯔꯗꯦꯟꯈꯣꯏꯒꯗꯨꯗꯤ ꯄꯥꯎ ꯐꯥꯎꯅꯕ ꯇꯥꯔꯦꯅꯦ ꯑꯗꯨꯗꯤ ꯄ꯭ꯔꯥꯏꯕꯦꯠ ꯍꯣꯁꯇꯦꯜꯒ ꯑꯩꯈꯣꯏ ꯁ꯭ꯀꯨꯜꯒꯤꯗꯗꯤ ꯅꯆꯥꯅꯨꯄꯥꯗꯤ ꯂꯩꯇꯦꯅ ꯑꯗꯨ ꯑꯉꯥꯡꯗꯣꯀꯣ ꯅꯍꯥꯟꯃꯨꯛ ꯃꯈꯣꯏꯒꯁꯨ ꯍꯦꯛ ꯍꯦꯛ ꯐꯨꯅꯩꯌꯦꯅꯦ ꯎꯝ ꯃꯤꯒꯤ ꯃꯆꯥꯕꯨ ꯑꯩꯈꯣꯏꯗꯤ ꯐꯨꯔꯣꯏ

ꯍꯣꯏ ꯑꯗꯨ ꯅꯪꯒꯤ ꯑꯉꯥꯡꯗꯣ ꯐꯠꯇꯦ ꯈꯔ ꯍꯥꯏꯕ ꯏꯟꯗꯦ ꯍꯧꯖꯤꯛꯀꯥꯟꯗꯤ ꯑꯣꯛꯅꯥ ꯁꯥꯕꯒꯨꯝꯕꯗꯨꯔꯀꯣ ꯎꯝ ꯑꯁꯦꯡꯕ ꯑꯗꯨ ꯑꯗꯨꯅꯦ ꯁꯨꯡꯂꯥꯛ ꯂꯥꯛꯇꯦ ꯑꯉꯥꯡꯗꯣ ꯑꯗꯨꯝ ꯕꯪ ꯇꯧꯔꯦ ꯑꯗꯨꯒꯤ ꯑꯩ ꯑꯩꯁꯦ ꯃꯃꯥꯈꯣꯏꯕꯨ ꯁꯤꯗꯤ ꯏꯟꯐꯣꯝ ꯇꯧꯕꯤꯔꯒꯦ ꯅꯠꯇ꯭ꯔꯗꯤ ꯑꯁꯤꯗꯤ ꯑꯩꯈꯣꯏ ꯁꯣꯏꯔꯅꯤ ꯍꯥꯏꯅ ꯏꯟꯐꯣꯝ ꯇꯧꯕꯅꯤ ꯍꯣꯏ ꯍꯣꯏ ꯎꯝ ꯍꯣꯏ ꯑꯗꯨ ꯅꯣꯏꯁꯨ ꯖꯤ ꯄꯦ ꯄꯥꯏꯔꯗꯤ ꯍꯣꯁꯇꯦꯜ ꯐꯤꯗꯣ ꯊꯥꯕꯤꯔꯛꯑꯣ ꯃꯇꯝꯗ

ꯑꯗꯣ ꯍꯣꯁꯇꯦꯜ ꯐꯤꯗꯨꯅ ꯑꯁ ꯈꯪꯗꯦ ꯑꯩꯈꯣꯏ ꯍꯣꯁꯇꯦꯜꯒꯤ ꯑꯣꯖꯥꯁꯤꯡꯁꯦ ꯇꯥꯟꯊꯣꯛꯈ꯭ꯔꯁꯤꯔ ꯍꯥꯏꯅ ꯈꯜꯂ ꯂꯩꯔꯦ ꯍꯣꯏ

ꯑꯗꯨꯅꯦ ꯀꯣꯝꯄ꯭ꯂꯦꯟ ꯆꯥꯕꯗ ꯆꯥꯕꯗ ꯃꯣꯏ ꯋꯥꯔꯗꯦꯟꯈꯣꯏꯅ ꯊꯕꯛ ꯇꯧꯔꯦ ꯑꯩꯈꯣꯏ ꯄ꯭ꯔꯤꯟꯁꯤꯄꯥꯜꯅ ꯀꯣꯝꯄ꯭ꯂꯦꯟ ꯆꯥꯔꯒ ꯂꯩ ꯑꯩꯁꯨ ꯍꯥꯏꯒꯦ ꯇꯧꯋꯦ ꯀꯣꯝꯄ꯭ꯂꯦꯟ ꯆꯥꯃꯟꯕꯒꯤ ꯍꯣꯏ ꯑꯩꯁꯨ ꯇꯥꯟꯊꯣꯛꯈ꯭ꯔꯒꯦ ꯍꯥꯏꯅ ꯈꯜꯂ ꯂꯩꯔꯦ ꯍꯣꯏ ꯑꯗꯨꯗꯨꯒꯤ ꯋꯥꯔꯗꯦꯟ ꯈꯣꯏꯕꯗꯣ ꯑꯩꯕꯨ ꯏꯟꯐꯣꯝ ꯇꯧꯔꯛꯇꯕ ꯑꯗꯨ ꯑꯩꯗꯤ ꯑꯉꯥꯡ ꯈꯣꯏꯉꯣꯟꯗꯒꯤ ꯑꯃꯨꯛꯀ ꯇꯥꯔꯛꯄ ꯑꯁ ꯑꯁꯦꯡꯕ ꯑꯗꯨꯃꯛꯇꯤ ꯏꯁꯇ꯭ꯔꯤꯛ ꯑꯦꯛꯁꯟꯕꯨꯗꯤ ꯂꯧꯈ꯭ꯔꯦ ꯑꯉꯥꯡ ꯑꯅꯤꯃꯨꯛ ꯈꯠꯅꯕꯒꯤꯗꯣ ꯑꯅꯤꯃꯨꯛꯄꯨꯗꯨ ꯑꯦꯛꯁꯄꯦꯜꯕꯨꯗꯤ ꯇꯧꯈ꯭ꯔꯕꯅꯦ ꯑꯩꯈꯣꯏꯁꯨ ꯐꯍꯟꯅꯤꯡꯉꯥꯏ ꯍꯥꯏꯅ ꯇꯧꯔ ꯂꯩꯔꯦ

ꯍꯣꯏ ꯍꯣꯏ ꯌꯥꯔꯦ ꯊꯝꯃꯦꯀꯣ